ꯎꯝ ꯍꯂꯣ ꯀꯩꯅꯣ ꯅꯪ ꯅꯍꯥꯟ ꯆꯠꯁꯦ ꯍꯥꯏꯅꯕꯗꯣ ꯀꯔꯝꯀꯥꯟ ꯆꯠꯁꯦ ꯍꯥꯏꯅꯣ ꯁꯟꯗꯦ ꯅꯪ ꯍꯥꯡꯕ꯭ꯔꯣ ꯍꯣꯍꯣꯏ ꯀꯥꯏ ꯆꯠꯁꯦ ꯍꯥꯏꯅꯣ ꯀꯪꯂꯥꯗ ꯑꯃꯨꯛꯇ ꯆꯠꯇ꯭ꯔꯤꯕꯣ ꯍꯥꯏꯁꯦ

ꯍꯣꯏ ꯑꯗꯨꯁꯨ ꯌꯥꯏ ꯎꯝ ꯆꯠꯂ ꯆꯠꯂꯗꯤ ꯀꯅꯥ ꯀꯅꯥ ꯆꯠꯁꯦ ꯍꯥꯏꯅꯣ ꯒꯥꯔꯤꯁꯦ ꯒꯥꯔꯤ ꯅꯪ ꯄꯨꯊꯣꯔꯛꯑꯣꯅꯦꯀꯣ ꯊꯥꯎ ꯍꯥꯜꯂꯒꯦ ꯎꯝ ꯎꯝ ꯎꯝ ꯑꯩꯁꯨ ꯍꯧꯖꯤꯛ ꯑꯩꯈꯣꯏ ꯆꯠꯃꯤꯟꯅꯗꯧꯒꯩꯗꯣ ꯇꯥꯃꯣꯍꯣꯏ ꯀꯩꯍꯣꯏꯗꯁꯨ ꯄꯥꯎ ꯍꯥꯏꯒ꯭ꯔꯒꯦ ꯅꯪ ꯑꯇꯩ ꯀꯅꯥ ꯀꯅꯥ ꯌꯥꯎꯍꯟꯅꯤꯡꯉꯤꯅꯣ ꯊꯦꯡꯅꯔꯁꯤ ꯊꯦꯡꯅꯔꯁꯤ ꯑꯗꯨꯗ ꯑꯣ ꯑꯣ ꯍꯣꯏ ꯎꯝ ꯎꯝ ꯊꯝꯃꯣ ꯊꯝꯃꯣ